ꯃꯅꯤꯄꯨꯔ ꯂꯣꯟ ꯍꯥꯏꯕꯁꯤ ꯑꯩꯅ ꯌꯥꯝꯅ ꯄꯥꯝꯖꯕ ꯂꯣꯟ ꯑꯃꯅꯤ ꯑꯗꯨꯒꯤ ꯃꯊꯛꯇꯁꯨ ꯑꯩꯒꯤ ꯏꯃꯥ ꯂꯣꯟ ꯑꯃꯅꯤ ꯑꯗꯨꯅ ꯃꯁꯤ ꯊꯥꯏꯅꯒꯤ ꯑꯩꯅ ꯑꯀꯛꯅꯕ ꯂꯣꯟ ꯑꯄꯥꯝꯕ ꯂꯩꯖꯗꯦ ꯃꯁꯤꯒꯤ ꯂꯣꯟ ꯑꯁꯤꯗ ꯑꯗꯨꯕꯨ ꯊꯥꯏꯅꯒꯤ ꯐꯖ ꯐꯖꯕ ꯋꯥꯍꯩ ꯀꯌꯥ ꯂꯩ ꯑꯗꯨꯕꯨ ꯑꯩꯈꯣꯏꯅ ꯍꯧꯖꯤꯛꯀꯤ ꯃꯅꯤꯄꯨꯔ ꯂꯣꯟ ꯑꯁꯤꯒ ꯊꯥꯏꯅꯒꯤ ꯃꯅꯤꯄꯨꯔ ꯂꯣꯟ ꯑꯁꯤꯒ ꯃꯥꯟꯅꯗꯦ ꯑꯗꯨꯅ ꯊꯥꯏꯅꯒꯤ ꯂꯣꯟ ꯑꯗꯨ ꯑꯩꯈꯣꯏ ꯍꯧꯖꯤꯛ ꯀꯌꯥ ꯈꯪꯖꯗ꯭ꯔꯦ ꯑꯗꯨꯒꯤ ꯃꯊꯛꯇ ꯑꯗꯨꯒꯤ ꯃꯊꯛꯇ ꯃꯅꯤꯄꯨꯔ ꯂꯣꯟ ꯑꯁꯤ ꯑꯩꯅ ꯑꯩꯈꯣꯏ ꯃꯅꯤꯄꯨꯔꯒꯤ ꯃꯐꯝꯗꯇ ꯅꯠꯇꯅ ꯑꯇꯣꯞꯄ ꯂꯝꯗꯝꯗꯁꯨ ꯃꯅꯤꯄꯨꯔ ꯂꯣꯟ ꯑꯁꯤ ꯈꯪꯍꯟꯅꯤꯡꯕ ꯑꯃ ꯐꯥꯎꯖꯩ ꯃꯅꯤꯄꯨꯔ ꯂꯣꯟ ꯑꯁꯤ ꯌꯥꯝꯅ ꯅꯨꯡꯁꯤꯕ ꯋꯥꯍꯟꯊꯣꯛ ꯂꯩꯕ ꯂꯣꯟ ꯑꯃꯅꯤ ꯆꯍꯤ ꯂꯤꯁꯤꯡ ꯑꯅꯤꯒꯤ ꯃꯃꯥꯡꯗꯒꯤ ꯂꯩꯔꯛꯂꯕ ꯚꯥꯔꯠꯀꯤ ꯈ꯭ꯋꯥꯏꯗꯒꯤ ꯂꯤꯔꯕ ꯋꯥꯍꯩ ꯑꯃꯅꯤ ꯃꯅꯤꯄꯨꯔ ꯂꯣꯟ ꯑꯁꯤ